ꯚꯥꯔꯠꯀꯤ ꯃꯁꯥꯟꯅ ꯈꯔ ꯄꯟꯕꯗ ꯐꯨꯠꯕꯣꯜ ꯋꯦꯠꯂꯦꯞꯇꯤꯡ ꯕꯣꯛꯁꯤꯡ ꯀ꯭ꯔꯤꯀꯦꯠ ꯕꯦꯗꯃꯤꯇꯟ ꯐꯨꯠꯕꯣꯂꯔ ꯂꯌꯥꯔꯗꯅ ꯀꯤꯄꯔꯗ ꯙꯤꯔꯥꯖ ꯋꯦꯠꯂꯤꯞꯇꯤꯡꯗꯅ ꯃꯤꯔꯥꯕꯥꯏ ꯕꯣꯛꯁꯤꯡꯗꯅ ꯃꯦꯔꯤ ꯀꯣꯝ ꯀꯤꯔꯤꯀꯦꯠꯇꯅ ꯁꯆꯤꯟ ꯇꯦꯟꯗꯨꯜꯀꯔ ꯕꯦꯗꯃꯤꯇꯟꯗꯅ ꯃꯩꯔꯥꯕ